ꯁꯩꯁꯛꯄꯁꯤꯡꯅ ꯇꯧꯕ ꯈ꯭ꯋꯥꯏꯗꯒꯤ ꯀꯝꯃꯟ ꯑꯣꯏꯕ ꯑꯁꯣꯏꯕꯁꯤꯡ ꯑꯗꯨꯗꯤ ꯑꯩꯈꯣꯏꯅ ꯁꯩꯁꯛꯄꯁꯤꯡꯗꯒꯤ ꯑꯩꯈꯣꯏꯅ ꯊꯦꯡꯅꯖꯕ ꯃꯇꯝꯗ ꯑꯩꯈꯣꯏꯅ ꯚꯥꯕꯣꯛ ꯑꯃ ꯑꯣꯏꯅ ꯊꯦꯡꯅꯖꯕ ꯃꯇꯝꯗ ꯃꯈꯣꯏꯅ ꯔꯦꯀꯣꯗ ꯂꯧꯔꯤꯉꯩꯒꯤ ꯃꯇꯝꯗꯗꯤ ꯃꯈꯣꯏꯒꯤ ꯑꯁꯣꯏꯕꯁꯤ ꯀꯔꯤꯅꯣ ꯍꯥꯏꯕꯗꯨ ꯃꯗꯨꯒꯤ ꯃꯇꯥꯡꯗꯨꯗꯗꯤ ꯑꯩꯈꯣꯏꯅ ꯈꯪꯕ ꯉꯝꯖꯗꯦ ꯑꯗꯨꯕꯨ ꯑꯩꯈꯣꯢꯅ ꯚꯥꯕꯣꯛ ꯑꯃ ꯑꯣꯢꯅ ꯏꯁꯩ ꯌꯦꯡꯕ ꯆꯠꯆꯕ ꯃꯇꯝꯗ ꯀꯟꯁꯔꯠꯀꯤ ꯃꯐꯝꯁꯤꯡꯗ ꯑꯩꯈꯣꯏꯒꯤ ꯁꯩꯁꯛꯄꯁꯤꯡꯅ ꯑꯩꯈꯣꯏꯅ ꯃꯣꯔꯑꯣꯕꯔꯂꯤ ꯀꯟ ꯀꯟꯁꯔꯠ ꯍꯥꯏꯕꯁꯤꯗꯤ ꯑꯩꯈꯣꯏꯒꯤ ꯈꯤꯇꯪ ꯅꯤꯁꯥ ꯆꯥꯁꯤꯜꯂꯒ ꯂꯥꯛꯄ ꯉꯥꯎꯔꯒ ꯂꯥꯛꯄ ꯃꯤꯁꯨ ꯃꯌꯥꯝ ꯑꯃ ꯂꯩ ꯃꯈꯣꯏꯁꯤꯡ ꯑꯁꯤꯗ ꯑꯩꯈꯣꯏꯒꯤ ꯁꯩꯁꯛꯄꯁꯤꯡ ꯑꯁꯤꯅ ꯌꯥꯝꯅ ꯂꯦꯝꯅ ꯑꯗꯨꯝ ꯑꯩꯈꯣꯏ ꯀꯩꯅꯣ ꯃꯥꯏꯀ꯭ꯊꯣꯐꯣꯟꯗ ꯍꯥꯏꯕꯤꯔꯒ ꯑꯦ ꯁꯨꯃꯥꯢꯅ ꯁꯨꯃꯥꯏꯅꯗꯤ ꯇꯧꯕꯤꯒꯅꯨ ꯄꯩꯁꯥ ꯊꯥꯕ ꯑꯣꯏꯇꯥꯔꯒꯁꯨ ꯁꯨꯃꯥꯏꯅ ꯈꯤꯇꯪ ꯑꯩꯈꯣꯏ ꯑꯩꯅ ꯏꯁꯩꯒꯤ ꯃꯔꯛ ꯕ꯭ꯔꯦꯛ ꯊꯠꯂꯤꯉꯩ ꯃꯇꯜꯗ ꯇꯧꯕꯤꯌꯨ ꯏꯁꯩ ꯁꯛꯏꯉꯩ ꯃꯅꯨꯡꯗꯗꯤ ꯑꯩꯈꯣꯏꯅꯁꯨ ꯅꯣꯏꯒꯤ ꯄꯩꯁꯥꯗꯨ ꯀꯟꯁꯦꯟꯇ꯭ꯔꯠ ꯑꯣꯏꯕ ꯉꯝꯗꯦ ꯀꯥꯏꯅ ꯍꯥꯢꯐꯦꯠ ꯍꯥꯏꯕꯤꯔꯒꯗꯤ ꯍꯥꯏꯕ ꯁꯩꯁꯛꯄꯁꯤꯡꯁꯨ ꯑꯗꯨꯝ ꯂꯩ ꯑꯗꯨꯕꯨ ꯍꯥꯏꯗꯕ ꯁꯩꯁꯛꯄꯁꯤꯡꯅ ꯑꯌꯥꯝꯕ ꯑꯣꯏꯅ ꯍꯦꯟꯒꯜꯂꯤ ꯃꯔꯝ ꯑꯁꯤꯅ ꯑꯣꯏꯔꯒ ꯑꯩꯈꯣꯏ ꯁꯩꯁꯛꯄ ꯁꯤꯡꯒꯤ ꯃꯣꯏꯒꯤ ꯏꯍꯨꯜꯗꯨꯅ ꯑꯩꯈꯣꯏꯅ ꯁꯤꯜ ꯏꯁꯩꯕꯨ ꯁꯤꯜꯂꯤꯕ ꯚꯣꯂꯨꯟꯇꯤꯌꯥꯔꯁꯤꯡꯒꯤ ꯃꯣꯏꯒꯤ ꯃꯣꯏꯅ ꯁꯩꯁꯛꯄꯁꯤꯡꯒꯤ ꯏꯍꯨꯜ ꯑꯗꯨ ꯎꯔꯕ ꯃꯇꯨꯡꯗ ꯑꯩꯈꯣꯏ ꯚꯥꯕꯣꯛꯁꯤꯡꯒ ꯈꯠꯅꯕ ꯌꯥꯕꯒꯤ ꯃꯑꯣꯡ ꯑꯃ ꯍꯦꯛ ꯍꯦꯛ ꯊꯣꯛꯍꯜꯂꯤ ꯃꯁꯤꯒꯤ ꯃꯑꯣꯡ ꯑꯁꯤ ꯑꯩꯅ ꯁꯩꯁꯛꯄꯁꯤꯡꯗꯒꯤ ꯈ꯭ꯋꯥꯏꯗꯒꯤ ꯄꯥꯝꯖꯗꯕ ꯃꯈꯣꯏꯒꯤ ꯑꯁꯣꯏꯕꯅꯤ ꯍꯥꯏꯅ ꯂꯧꯖꯕ ꯊꯧꯗꯣꯛ ꯑꯗꯨ ꯑꯣꯏ